ꯑꯧ ꯑꯧ ꯂꯨꯈꯣꯡꯒꯤ ꯐꯥꯝ ꯑꯧ ꯐꯥꯝ ꯇꯧꯖꯩ ꯎꯝ ꯑꯍꯣꯏ ꯑꯥ ꯑꯥ ꯑꯧ ꯑꯣ ꯍꯣꯏ ꯍꯣꯏ ꯍꯣꯏ ꯑꯗꯨꯗꯤ ꯂꯝꯗꯨ ꯀꯩꯅꯣ ꯇꯧꯔꯒ ꯌꯦꯡꯗꯔꯒꯗꯤ ꯍꯦꯛꯇ ꯍꯥꯏꯕ ꯉꯝꯃꯣꯏ ꯑꯗꯨꯅ ꯆꯤꯟꯐꯥ ꯍꯥꯏꯕ ꯉꯝꯃꯣꯏꯗꯝꯅꯤꯅ ꯅꯣꯡꯃ ꯌꯦꯡꯕ ꯂꯥꯛꯆꯒꯦ ꯑꯗꯣ ꯅꯣꯡꯃꯒꯤ ꯔꯦꯠ ꯍꯥꯏꯕꯁꯨ ꯂꯩꯕꯅꯤ ꯑꯗꯣ ꯍꯣꯏ ꯍꯣꯏ ꯇꯥꯅꯁꯤ ꯇꯥꯅꯁꯤ ꯎꯝ ꯎꯝ ꯑꯥ ꯑꯥ ꯍꯣꯏ ꯍꯣꯏ ꯅꯣꯡꯃ ꯑꯌꯨꯛ ꯑꯃ ꯅꯨꯄꯥ ꯑꯃꯅ ꯁꯨꯕꯗ ꯃꯥꯅ ꯂꯦꯞꯇꯕꯤ ꯁꯨꯕꯗ ꯆꯛꯆꯥ ꯃꯥꯡꯐꯥꯎ ꯁꯨꯕꯗ ꯐꯥꯝꯒꯤꯅꯤꯅ ꯑꯋꯥꯕꯅꯤꯅ ꯅꯥꯄꯤ ꯁꯤꯡꯕꯤ ꯀꯔꯤ ꯀꯔꯥ ꯁꯦꯡꯕ ꯐꯨꯝꯗꯤ ꯍꯥꯎꯗꯤ ꯁꯦꯡꯕꯅꯤꯅ ꯂꯨꯄꯥ ꯆꯧꯉ꯭ꯋꯥ ꯆꯧꯉ꯭ꯋꯥꯗꯤ ꯇꯥꯜꯂꯦ ꯆꯠꯅꯕꯁꯦ ꯑꯗꯨꯃꯥꯏ ꯆꯠꯅꯩꯌꯦ ꯑꯧ ꯑꯧ ꯌꯥꯅꯤ ꯌꯥꯅꯤ ꯌꯦꯡꯕ ꯂꯥꯛꯆꯒꯦ ꯑꯗꯨꯒ ꯋꯥꯗꯣ ꯑꯗꯨꯝ ꯃꯈꯥ ꯇꯥꯅ ꯑꯗꯨꯝ ꯋꯥꯔꯤ ꯁꯥꯟꯅꯔꯁꯦ